ꯑꯩꯈꯣꯏ ꯃꯐꯝꯁꯤꯗꯗꯤ ꯇꯣꯉꯥꯟ ꯇꯣꯉꯥꯟꯕ ꯂꯥꯏꯅꯤꯡꯁꯤꯡ ꯄꯨꯟꯁꯤꯜꯂꯒ ꯇꯥꯕ ꯑꯣꯏꯕꯅꯤꯅ ꯃꯥꯒꯤ ꯃꯥꯒꯤ ꯖꯥꯇꯤ ꯖꯥꯇꯤꯒꯤ ꯑꯣꯏꯕ ꯂꯥꯏꯅꯤꯡꯒꯤ ꯑꯣꯏꯕ ꯆꯤꯟꯖꯥꯛꯁꯤꯡ ꯂꯩꯅꯩ ꯈꯨꯗꯝ ꯑꯣꯏꯅ ꯍꯥꯏꯔꯕꯗ ꯃꯩꯇꯩ ꯂꯥꯏꯅꯤꯡꯁꯤꯡꯅ ꯃꯈꯣꯏꯒꯤ ꯑꯣꯏꯕ ꯂꯥꯏꯅꯤꯡꯒꯤ ꯍꯔꯥꯎꯕ ꯅꯤꯉꯣꯜ ꯆꯥꯛꯀꯧꯕ ꯂꯥꯛꯄꯗ ꯃꯈꯜ ꯀꯌꯥꯒꯤ ꯃꯊꯦꯜꯁꯤꯡ ꯉꯥ ꯊꯣꯡꯕ ꯉꯥꯇꯣꯏ ꯊꯣꯡꯕ ꯉꯥꯔꯤꯡꯈꯥ ꯉꯧꯕ ꯎꯇꯤ ꯊꯣꯡꯕ ꯑꯁꯤꯅꯆꯤꯡꯕ ꯀꯌꯥ ꯊꯣꯡꯗꯨꯅ ꯍꯔꯥꯎꯕ ꯐꯣꯡꯗꯣꯛꯄ ꯑꯣꯏꯅ ꯆꯥꯃꯤꯟꯅꯩ ꯑꯗꯨꯒ ꯆꯩꯔꯥꯎꯕ ꯂꯥꯛꯄ ꯃꯇꯝꯗꯁꯨ ꯃꯊꯦꯜ ꯀꯌꯥ ꯊꯣꯡꯗꯨꯅ ꯎꯇꯤ ꯊꯣꯡꯕ ꯉꯥ ꯊꯣꯡꯕ ꯄꯀꯣꯔꯥ ꯊꯣꯡꯕ ꯁꯤꯡꯖꯨ ꯁꯦꯝꯕ ꯄꯥꯛꯅꯝ ꯅꯝꯕ ꯑꯁꯤꯅꯆꯤꯡꯕ ꯀꯌꯥ ꯊꯣꯡꯗꯨꯅ ꯂꯥꯏꯗ ꯀꯠꯄ ꯑꯃꯗꯤ ꯆꯥꯃꯤꯟꯅꯩ ꯆꯥꯃꯤꯟꯅꯕ ꯑꯗꯨꯒ ꯃꯩꯇꯩ ꯄꯥꯉꯜꯁꯤꯡꯅ ꯏꯠ ꯂꯥꯛꯄꯗ ꯀꯨꯔꯕꯥꯅꯤ ꯇꯧꯗꯨꯅ ꯁꯟ ꯅꯠꯇ꯭ꯔꯒ ꯍꯥꯃꯦꯡ ꯎꯠꯅꯆꯤꯡꯕ ꯂꯦꯟꯗꯨꯅ ꯂꯩꯇ ꯂꯥꯏꯔꯗ ꯌꯦꯟꯊꯣꯛꯇꯨꯅ ꯑꯃꯗꯤ ꯂꯩꯀꯥꯏꯁꯤꯡꯒ ꯄꯨꯟꯅ ꯆꯥꯃꯤꯟꯅꯩ ꯑꯗꯨꯒ ꯈ꯭ꯔꯤꯁꯇ꯭ꯌꯥꯟꯁꯤꯡꯅ ꯈ꯭ꯔꯤꯁꯃꯥꯁ ꯂꯥꯛꯄꯗ ꯑꯍꯥꯎꯕ ꯑꯦꯟꯁꯥꯡ ꯊꯣꯡꯗꯨꯅ ꯂꯩꯀꯥꯏꯒꯤ ꯃꯤꯑꯣꯏꯁꯤꯡ ꯑꯃꯗꯤ ꯂꯥꯛꯂꯤꯕ ꯃꯤꯁꯤꯡ ꯄꯨꯟꯅ ꯆꯥꯃꯤꯟꯅꯩ